ꯕꯤꯗꯤꯑꯣ ꯒꯦꯝꯁꯤꯡꯒꯤ ꯃꯔꯝꯗ ꯑꯩꯅ ꯈꯪꯕ ꯈꯔ ꯍꯥꯏꯔꯒꯗꯤ ꯄꯞꯖꯤ ꯃꯣꯕꯥꯏꯜ ꯂꯤꯖꯦꯟ ꯀꯦꯟꯗꯤ ꯀ꯭ꯔꯁ ꯇꯦꯝꯄꯔ ꯔꯟ ꯂꯨꯗꯣ ꯀꯤꯡ ꯑꯩꯅ ꯁꯥꯟꯅꯈꯤꯕꯗ ꯄꯞꯖꯤꯅ ꯈꯔ ꯍꯦꯟꯅ ꯄꯥꯝꯈꯤ ꯄꯞꯖꯤ ꯍꯥꯏꯕꯁꯤꯅ ꯉꯥꯏꯍꯥꯛ ꯄꯣꯊꯥꯕꯝ ꯑꯣꯏ ꯑꯣꯟꯂꯥꯏꯟꯗ ꯏꯃꯥꯟꯅꯕ ꯀꯌꯥ ꯑꯃꯒꯁꯨ ꯁꯥꯟꯅꯕ ꯐꯪꯉꯤ ꯌꯥꯝꯅꯁꯨ ꯅꯨꯡꯉꯥꯏꯕ ꯑꯣꯏ ꯁꯥꯟꯅꯕ ꯃꯇꯝꯗ ꯏꯃꯥꯟꯅꯕꯁꯤꯡꯒ ꯇꯤꯝ ꯄꯨꯟꯁꯤꯜꯂꯒ ꯁꯥꯟꯅꯕꯗꯨꯅ ꯌꯥꯝꯅ ꯏꯁꯥꯗ ꯅꯨꯡꯉꯥꯏꯖꯕ ꯐꯤꯜ ꯑꯃꯁꯨ ꯑꯣꯏ ꯄꯞꯖꯤ ꯍꯥꯏꯕꯁꯤ ꯃꯌꯥꯝ ꯑꯌꯥꯝꯕ ꯄꯨꯝꯅꯃꯛ ꯂꯣꯏꯅ ꯁꯥꯟꯅꯕ ꯉꯥꯛꯇꯅꯤ ꯄꯞꯖꯤꯁꯦ ꯑꯩꯒꯤ ꯑꯣꯏꯅꯗꯤ ꯐꯦꯕꯣꯔꯥꯏꯠ ꯒꯦꯝ ꯑꯃꯅꯤ